ꯑꯩꯍꯥꯛꯅ ꯈ꯭ꯋꯥꯏꯗꯒꯤ ꯆꯠꯅꯤꯡꯕ ꯔꯥꯏꯖ꯭ꯌꯥ ꯑꯗꯨꯗꯤ ꯗꯦꯜꯂꯤꯅꯦ ꯑꯩꯅ ꯆꯠꯅꯤꯡꯉꯤꯕꯒꯤ ꯃꯔꯝꯗꯤ ꯀꯩꯅꯣꯒꯤ ꯗꯦꯜꯂꯤꯒꯤ ꯂꯣꯇꯁ ꯇꯦꯝꯄꯜ ꯑꯗꯒꯤ ꯇꯥꯁ ꯃꯍꯜ ꯌꯦꯡꯕ ꯆꯠꯅꯤꯡꯉꯦ ꯐꯖꯅꯁꯨ ꯂꯝ ꯀꯣꯏꯕ ꯆꯠꯂꯒ ꯖꯔꯅꯤꯗꯣ ꯌꯥꯝꯅ ꯖꯔꯅꯤꯗꯣ ꯌꯥꯝ ꯅꯨꯡꯉꯥꯏꯅ ꯆꯠꯄ ꯄꯥꯝꯄꯦ ꯈꯣꯠꯂꯦ